ꯍꯧꯖꯤꯛ ꯍꯧꯖꯤꯛꯀꯤ ꯁꯤꯖꯤꯟꯅꯕꯗ ꯌꯥꯝꯅ ꯀꯥꯟꯅꯕ ꯑꯦꯄ꯭ꯂꯤꯀꯦꯁꯟꯁꯤꯡ ꯑꯗꯨꯗꯤ ꯑꯦꯐꯕꯤ ꯑꯃ ꯐꯖꯅ ꯁꯤꯖꯤꯟꯅꯕ ꯅꯨꯡꯉꯥꯏ ꯑꯗꯨꯒ ꯋꯥꯠꯆꯞ ꯑꯃ ꯐꯖꯅ ꯁꯤꯖꯤꯟꯅꯕ ꯅꯨꯡꯉꯥꯏ ꯏꯟꯁꯇꯥꯒ꯭ꯔꯥꯝ ꯅꯨꯡꯉꯥꯏ

ꯕꯤꯠꯃꯦꯠꯁꯨ ꯑꯗꯨꯝ ꯅꯨꯡꯉꯥꯏꯔꯦ ꯇ꯭ꯋꯤꯇꯔꯁꯨ ꯅꯨꯡꯉꯥꯏ ꯁꯤꯖꯤꯟꯅꯕꯗ ꯒꯦꯝꯁꯇ ꯍꯥꯏꯔꯒꯅ ꯑꯩꯈꯣꯏꯒꯤ ꯄꯨꯕꯖꯤꯒꯨꯝꯕ ꯑꯗꯒꯤ ꯇꯦꯝꯄꯜ ꯔꯟꯅꯤꯡꯒꯨꯝꯕ ꯁꯤꯒꯨꯝꯕꯁꯦ ꯌꯥꯝ ꯅꯨꯡꯉꯥꯏ ꯑꯗꯨꯒ ꯑꯗꯨꯒ ꯌꯨꯇꯨꯕꯀꯨꯝꯕ ꯑꯗꯒꯤ ꯄ꯭ꯂꯦ ꯏꯁꯇꯣꯔꯒꯨꯝꯕ ꯑꯗꯩ ꯃꯤꯁꯣ ꯑꯦꯞꯀꯨꯝꯕ ꯁꯤꯒꯨꯝꯕꯁꯤꯡꯁꯤ ꯌꯥꯝꯅ ꯁꯤꯖꯤꯟꯅꯕꯗ ꯌꯥꯝ ꯅꯨꯡꯉꯥꯏ ꯑꯗꯨꯒ ꯍꯨꯖꯤꯛ ꯍꯨꯖꯤꯛꯀꯤ ꯏꯁꯃꯥꯔꯠ ꯐꯣꯟ ꯂꯥꯛꯄꯁꯤꯅ ꯑꯩꯈꯣꯏ ꯃꯤꯑꯣꯏꯕꯗ ꯌꯥꯝꯅ ꯀꯥꯟꯅꯕ ꯌꯥꯝꯅ ꯃꯔꯨ ꯑꯣꯏꯕ ꯌꯥꯝꯅ ꯁꯤꯖꯤꯟꯅꯗꯕꯗ ꯌꯥꯝꯅ ꯑꯩꯈꯣꯏꯗ ꯃꯥꯡꯖꯕ ꯑꯗꯨꯒꯨꯝꯂꯕ ꯐꯣꯟ ꯑꯃ ꯑꯣꯏꯒꯅꯤ ꯏꯁꯃꯥꯔꯠ ꯐꯣꯟ ꯑꯁꯤ ꯂꯥꯛꯈꯤꯕꯗꯒꯤ ꯉꯁꯤ ꯑꯩꯈꯣꯏ ꯃꯤꯑꯣꯏꯕꯅ ꯑꯗꯨꯛꯀꯤ ꯃꯇꯤꯛ ꯆꯥꯎꯈꯠꯂꯤꯕꯅꯤ ꯃꯁꯤꯒꯤ ꯐꯣꯟ ꯑꯁꯤ ꯑꯩꯈꯣꯏꯅ ꯃꯤꯑꯣꯏ ꯀꯌꯥꯅ ꯃꯁꯤ ꯃꯤꯑꯣꯏ ꯂꯥꯛ ꯀꯌꯥꯅ ꯃꯁꯤꯒꯤ ꯐꯣꯟ ꯑꯁꯤ ꯄꯥꯏꯔꯤ ꯁꯤꯖꯤꯟꯅꯔꯤ ꯃꯐꯝ ꯑꯃꯗ ꯖꯒꯥ ꯑꯃꯗ ꯀꯔꯤꯒꯨꯝꯕ ꯊꯧꯗꯣꯛ ꯋꯥꯊꯣꯛ ꯑꯃ ꯊꯣꯛꯄꯗ ꯃꯁꯤꯒꯤ ꯏꯁꯃꯥꯔꯠ ꯐꯣꯟ ꯑꯁꯤꯅ ꯑꯩꯈꯣꯏ ꯃꯤꯑꯣꯏꯕꯗ ꯑꯗꯨꯛꯀꯤ ꯃꯇꯤꯛ ꯀꯥꯟꯅꯕ ꯑꯗꯨꯛꯀꯤ ꯃꯇꯤꯛ ꯏꯝꯄꯣꯔꯇꯦꯟ ꯑꯣꯏꯅ ꯑꯗꯨꯒꯨꯝꯂꯕ ꯑꯩꯈꯣꯏꯅ ꯈꯪꯕ ꯉꯝꯗ꯭ꯔꯕ ꯃꯐꯝ ꯑꯗꯨꯗ ꯆꯠꯂꯒ ꯑꯩꯈꯣꯏꯅ ꯍꯛꯊꯦꯡꯅꯅ ꯌꯦꯡꯉꯨꯗ꯭ꯔꯒꯁꯨ ꯑꯩꯈꯣꯏꯅ ꯃꯣꯕꯥꯏꯜ ꯐꯣꯟ ꯏ꯭ꯁꯃꯥꯔꯠ ꯐꯣꯟ ꯑꯁꯤꯒꯤ ꯃꯇꯦꯡꯗꯒꯤ ꯌꯨꯝꯗ ꯂꯩꯅ ꯂꯩꯅ ꯑꯩꯒꯤ ꯐꯃꯨꯡꯗ ꯂꯩꯅ ꯂꯩꯅ ꯍꯤꯞꯅ ꯍꯤꯞꯅ ꯑꯗꯨꯝ ꯁꯦꯀꯦꯟ ꯑꯃ ꯗꯛ ꯑꯅ ꯅꯝꯃꯒ ꯑꯗꯨꯝ ꯌꯦꯡꯕꯗ ꯃꯇꯝꯗ ꯌꯥꯝꯅ ꯅꯨꯡꯉꯥꯏꯕ ꯌꯥꯝꯅ ꯁꯤꯖꯤꯟꯅꯕꯗ ꯌꯨꯖ ꯇꯧꯕꯗ ꯑꯩꯉꯣꯟꯗ ꯌꯥꯝꯅ ꯀꯥꯟꯅꯕ ꯐꯣꯟ ꯑꯃꯅꯤ ꯑꯗꯣ ꯃꯁꯤ ꯐꯣꯟ ꯑꯁꯤ ꯑꯩꯈꯣꯏ ꯃꯤꯑꯣꯏꯕꯗ ꯑꯗꯨꯛꯀꯤ ꯃꯇꯤꯛ ꯃꯦꯆꯤꯌꯣꯔ ꯑꯣꯏꯔꯕ ꯃꯤꯑꯣꯏꯁꯤꯡꯗꯗꯤ ꯑꯗꯨꯛꯀꯤ ꯃꯇꯤꯛ ꯀꯥꯟꯅꯩ ꯑꯗꯨꯕꯨ ꯃꯁꯤ ꯑꯉꯥꯡꯗ ꯑꯉꯥꯡꯅꯨꯕꯤꯅꯗꯤ ꯃꯁꯤ ꯄꯥꯏꯕꯗ ꯌꯥꯝꯅ ꯀꯥꯟꯅꯗꯕ ꯑꯗꯨꯒ ꯌꯥꯝꯅ ꯑꯉꯥꯡꯅꯨꯕꯤ ꯃꯥꯡꯍꯟꯕ ꯑꯗꯨꯒꯨꯝꯕ ꯐꯣꯟ ꯑꯃꯅꯦꯅ ꯑꯩꯈꯣꯏꯅ ꯂꯧꯋꯤ ꯃꯔꯝꯗꯤ ꯃꯁꯤꯒꯤ ꯐꯣꯟ ꯑꯁꯤ ꯑꯉꯥꯡ ꯍꯨꯖꯤꯛꯇꯤ ꯑꯉꯥꯥꯡ ꯑꯃꯅ ꯃꯃꯥ ꯑꯃꯅ ꯃꯆꯥ ꯊꯦꯝꯕ ꯃꯇꯝꯗ ꯑꯉꯥꯡ ꯑꯗꯨꯒꯤ ꯀꯞꯄꯤꯕ ꯑꯗꯨꯒꯤ ꯃꯔꯝꯗꯣ ꯀꯔꯤꯅꯣꯗꯣ ꯊꯤꯗꯣꯛꯑꯒ ꯑꯉꯥꯡ ꯑꯗꯨ ꯊꯦꯝꯅꯕꯒꯤ ꯃꯍꯨꯠꯇ ꯃꯥꯅ ꯃꯣꯕꯥꯏꯜ ꯐꯣꯟ ꯃꯍꯥꯛꯀꯤ ꯏ꯭ꯁꯃꯥꯔꯠ ꯐꯣꯜ ꯑꯗꯨ ꯄꯤꯁꯤꯜꯂꯒ ꯑꯉꯥꯡ ꯑꯗꯨ ꯃꯣꯕꯥꯏꯜ ꯐꯣꯟꯗ ꯂꯥꯏꯆꯨꯍꯜꯂꯤ ꯑꯗꯨꯅ ꯑꯉꯥꯡ ꯍꯨꯖꯤꯛꯀꯥꯟꯒꯤ ꯑꯉꯥꯡꯁꯤꯡꯁꯤꯗꯤ ꯃꯣꯕꯥꯏꯜ ꯐꯣꯟꯗ ꯂꯣꯏꯅ ꯉꯥꯎꯔꯦ ꯂꯥꯏꯔꯤꯛ ꯄꯥꯕꯒꯤ ꯃꯃꯥ ꯃꯄꯥꯅ ꯀꯧꯒꯅꯤ ꯇꯥꯗ꯭ꯔꯦ ꯃꯃꯥ ꯃꯄꯥꯅ ꯆꯥꯛ ꯆꯥꯔꯣ ꯂꯥꯏꯔꯤꯛ ꯄꯥꯔꯣꯅ ꯍꯥꯏꯕꯗ ꯇꯥꯗ꯭ꯔꯦ ꯑꯗꯨꯅ ꯑꯉꯥꯡ ꯏꯟꯈꯠꯂꯛꯏꯕ ꯑꯉꯥꯡ ꯅꯍꯥꯁꯤꯡꯗꯗꯤ ꯃꯁꯤꯒꯤ ꯏ꯭ꯁꯃꯥꯔꯠ ꯐꯣꯟ ꯑꯁꯦ ꯌꯥꯝꯅ ꯃꯥꯡꯍꯟꯕ ꯑꯗꯨꯒꯨꯝꯂꯕ ꯐꯣꯟ ꯑꯃꯅꯦꯅ ꯈꯟꯖꯩ ꯃꯔꯝꯗꯤ ꯍꯧꯖꯤꯛꯀꯥꯟꯒꯤ ꯑꯉꯥꯡꯁꯤꯡꯁꯤ ꯐꯣꯟꯕꯨ ꯍꯦꯛ ꯄꯤꯁꯜꯂꯕ ꯃꯥ ꯆꯥꯛ ꯆꯥꯒꯅꯤ ꯈꯪꯗ꯭ꯔꯦ ꯂꯥꯏꯔꯤꯛ ꯄꯥꯒꯅꯤ ꯈꯪꯗ꯭ꯔꯦ ꯃꯃꯥ ꯃꯄꯥꯅ ꯀꯧꯕ ꯇꯥꯒꯅꯤ ꯈꯪꯗ꯭ꯔꯦ ꯑꯗꯨꯅ ꯃꯁꯤꯒꯤ ꯐꯣꯟ ꯑꯁꯤ ꯍꯧꯖꯤꯛꯀꯥꯟꯒꯤ ꯑꯉꯥꯡꯁꯤꯡꯗꯗꯤ ꯌꯥꯝꯅ ꯀꯥꯟꯅꯗꯦ ꯃꯁꯤ ꯄꯥꯏꯕꯗ ꯑꯉꯥꯡꯁꯤꯡ ꯑꯁꯤꯅ ꯌꯥꯝꯅ ꯅꯋꯥꯡ ꯊꯣꯛꯏ ꯃꯈꯣꯏꯅ ꯌꯥꯝꯅ ꯃꯃꯥ ꯃꯄꯥ ꯑꯣꯏꯕꯁꯤꯡꯕꯨ ꯎꯁꯤꯠꯇꯦ ꯑꯣꯖꯥ ꯒꯨꯔꯨꯕꯨ ꯎꯁꯤꯠꯇꯦ ꯃꯣꯏ ꯐꯣꯟ ꯑꯁꯤꯇꯕꯨ ꯄꯥꯏꯔꯗꯤ ꯃꯣꯏꯗ ꯅꯨꯡꯉꯥꯏꯖꯕꯤ ꯃꯣꯏꯗ ꯌꯥꯝ ꯍꯔꯥꯎꯖꯕ ꯑꯗꯨꯒꯨꯝꯂꯕ ꯐꯣꯟꯅꯦꯅ ꯃꯣꯏꯅ ꯈꯟꯖꯩ ꯃꯣꯏ ꯐꯣꯟ ꯄꯤꯒ꯭ꯔꯗꯤ ꯆꯥꯛ ꯆꯥꯒꯅꯤ ꯈꯪꯗꯦ ꯏꯁꯤꯡ ꯊꯛꯀꯅꯤ ꯈꯪꯗꯦ ꯐꯣꯟ ꯑꯁꯤ ꯑꯉꯥꯡ ꯏ꯭ꯁꯃꯥꯔꯠ ꯐꯣꯟ ꯑꯁꯤ ꯑꯉꯥꯡꯁꯤꯡꯒꯤ ꯗꯃꯛꯇꯗꯤ ꯌꯥꯝꯅ ꯁꯣꯛꯍꯟꯕ ꯑꯗꯨꯒꯨꯝꯂꯕ ꯐꯣꯟ ꯑꯃꯅꯦꯅ ꯑꯩꯈꯣꯏꯅ ꯈꯜꯂꯤ